ꯃꯐꯝ ꯑꯁꯤꯗ ꯂꯩꯔꯤꯕ ꯂꯣꯀꯦꯜꯒꯤ ꯏꯁꯩ ꯁꯛꯄꯁꯤꯡ ꯍꯥꯏꯔꯒꯗꯤ ꯑꯩꯗꯤ ꯈꯨꯅꯨꯡ ꯏꯁꯩ ꯁꯛꯄ ꯁꯨꯒꯨꯝꯕ ꯃꯣꯏꯔꯥꯡꯄꯨꯔꯦꯜ ꯁꯛ ꯃꯣꯏꯔꯥꯡ ꯀꯪꯂꯩꯔꯣꯜꯒꯨꯝꯕ ꯁꯛꯄ ꯁꯤꯒꯨꯝꯕꯁꯤꯡꯁꯤꯅ ꯍꯦꯟꯅ ꯄꯥꯝꯖꯩ ꯂꯧꯔꯦꯝꯕꯝ ꯕꯦꯗꯄꯇꯤ ꯈꯨꯃꯟꯊꯦꯝ ꯁꯨꯟꯗꯔꯤ ꯑꯗꯨꯒ ꯅꯧꯅ ꯁꯩꯁꯛꯄ ꯅꯍꯥ ꯑꯣꯏꯔꯤꯕ ꯍꯥꯏꯔꯒꯅ ꯃꯪꯀꯥ ꯃꯣꯏꯖꯤꯅ ꯍꯦꯟꯅ ꯄꯥꯝꯖꯩ ꯀꯩꯒꯤꯅꯣ ꯍꯥꯏꯕ ꯀꯥꯟꯗ ꯃꯣꯏꯅ ꯂꯩꯖꯔꯤꯕ ꯑꯩꯈꯣꯏꯒꯤ ꯃꯅꯤꯄꯨꯔꯒꯤ ꯑꯥꯔꯠ ꯐꯣꯔꯝꯁꯤꯡꯁꯦ ꯃꯣꯏꯅ ꯅꯧꯅ ꯍꯤꯡꯒꯠ ꯍꯟꯗꯨꯅ ꯃꯊ꯭ꯋꯥꯏ ꯍꯥꯞꯄꯤꯗꯨꯅ ꯃꯥꯂꯦꯝꯒꯤ ꯃꯐꯝ ꯃꯐꯝ ꯀꯌꯥꯗ ꯃꯁꯛ ꯇꯥꯛꯄ ꯉꯝꯃꯤꯕꯁꯤ ꯃꯣꯏꯒꯤ ꯑꯥꯔꯠ ꯐꯣꯝꯁꯤꯅꯅꯤ ꯑꯗꯨꯅ ꯑꯩꯗꯤ ꯁꯨꯒꯨꯝꯕ ꯑꯔꯤꯕ ꯈꯨꯅꯨꯡ ꯁꯩꯁꯛ ꯑꯥꯔꯠ ꯐꯣꯝ ꯁꯤꯒꯨꯝꯕꯁꯤꯅ ꯍꯦꯟꯅ ꯍꯦꯟꯅ ꯄꯥꯝꯖꯩ